ꯑꯅꯧꯕ ꯃꯤꯔꯣꯜꯅ ꯂꯧꯎ ꯁꯤꯡꯎꯕꯒꯤ ꯑꯅꯧꯕ ꯃꯤꯠꯌꯦꯡ ꯑꯃꯗ ꯌꯦꯡꯂꯛꯂꯤꯕꯁꯤ ꯌꯥꯝꯅ ꯐꯩ ꯃꯔꯝꯗꯤ ꯍꯧꯖꯤꯛ ꯍꯧꯖꯤꯛꯇ ꯑꯅꯧꯕ ꯈꯨꯠꯁꯨ ꯈꯨꯠꯂꯥꯏ ꯀꯌꯥ ꯁꯤꯖꯤꯟꯅꯗꯨꯅ ꯍꯥꯟꯅ ꯄꯝꯅ ꯅꯪꯒꯟꯗ ꯄꯣꯔꯒ ꯍꯤꯗꯥꯛ ꯀꯥꯞꯂꯝꯕ ꯁꯟꯅ ꯇꯧꯔꯒ ꯁꯝꯄꯣꯠ ꯈꯣꯏꯔꯝꯕꯅꯆꯤꯡꯕꯁꯤꯡ ꯑꯁꯤ ꯑꯅꯧꯕ ꯃꯤꯔꯣꯜ ꯑꯁꯤꯗꯗꯤ ꯏꯟꯖꯤꯟꯅ ꯅꯠꯇ꯭ꯔꯒꯅ ꯑꯇꯣꯞ ꯑꯇꯣꯞꯄ ꯈꯨꯠꯂꯥꯏꯁꯤꯡꯅ ꯌꯥꯝꯅ ꯊꯨꯅ ꯈꯣꯏꯔꯦ ꯍꯥꯏꯔꯒ ꯌꯥꯝꯅ ꯊꯨꯅ ꯊꯕꯛꯁꯤꯡ ꯑꯁꯤ ꯂꯣꯏꯁꯤꯜꯂꯦ ꯂꯣꯏꯅꯅ ꯗ꯭ꯔꯣꯟꯅꯆꯤꯡꯕ ꯁꯤꯖꯤꯟꯅꯔꯒ ꯅꯪꯒꯟꯗ ꯄꯝ ꯄꯣꯔꯒ ꯀꯥꯞꯂꯝꯕ ꯍꯤꯗꯥꯛꯅꯆꯤꯡꯕꯁꯤ ꯗ꯭ꯔꯣꯟꯅ ꯀꯥꯞꯂꯛꯂꯦ ꯑꯅꯧꯕ ꯑꯅꯧꯕꯁꯤꯡ ꯑꯁꯤꯅ ꯌꯥꯝꯅ ꯊꯤꯕ ꯈꯨꯗꯣꯡ ꯆꯥꯕ ꯂꯩ